ꯑꯩꯈꯣꯏ ꯁ꯭ꯋꯥꯏꯗꯗꯤ ꯃꯤ ꯃꯌꯥꯝꯁꯦ ꯐꯨꯠꯕꯣꯜꯁꯦ ꯌꯥꯝ ꯄꯥꯝꯅ ꯁꯥꯟꯅꯩ ꯐꯨꯠꯕꯣꯜꯁꯦ ꯑꯩꯈꯣꯏꯒꯤ ꯑꯩꯈꯣꯏ ꯀꯝꯃꯨꯅꯤꯇꯤ ꯒ꯭ꯔꯨꯞ ꯒ꯭ꯔꯨꯞ ꯑꯣꯏꯅ ꯊꯣꯛꯑꯒ ꯌꯥꯝ ꯆꯥꯎꯅꯒ ꯁꯤꯜꯂꯒ ꯁꯥꯟꯅꯩ ꯐꯨꯠꯕꯣꯜꯁꯦ ꯌꯥꯝ ꯄꯥꯝꯅ ꯁꯥꯟꯅꯩ ꯅꯣꯡꯖꯨ ꯅꯨꯡꯁꯥ ꯈꯥꯏꯗꯅ ꯌꯥꯝ ꯄꯥꯝꯅ ꯁꯥꯟꯅꯖꯕ ꯑꯩꯈꯣꯏꯅ ꯃꯦꯠꯁ ꯑꯃꯅꯤ ꯐꯨꯠꯕꯣꯜꯁꯤꯗ ꯑꯩꯈꯣꯏꯒꯤ ꯈꯠꯅ ꯆꯩꯅꯕ ꯌꯥꯎꯗꯕ ꯅꯠꯇꯦ ꯑꯗꯨ ꯈꯠꯅ ꯆꯩꯅꯕꯁꯦ ꯑꯅꯝꯕꯅ ꯑꯗꯨꯝ ꯉꯥꯏꯍꯥꯛꯇꯪꯒꯤ ꯉꯪꯅꯔꯒꯁꯨ ꯑꯗꯨꯝ ꯈꯠꯅ ꯆꯩꯅꯕꯁꯦ ꯈꯥꯝꯗꯣꯛꯅꯩ ꯔꯦꯐ꯭ꯔꯤꯗꯨꯅ ꯈꯥꯝꯗꯣꯛꯏ ꯑꯗꯨꯒ ꯑꯗꯨꯃ ꯑꯅꯝꯕꯅ ꯌꯥꯏ ꯑꯗꯨꯕꯨ ꯌꯥꯗꯕ ꯃꯇꯥꯡꯁꯨ ꯌꯥꯎꯔꯛꯏ ꯑꯩꯈꯣꯏꯒꯤ ꯑꯩꯈꯣꯏꯅ ꯔꯦꯐ꯭ꯔꯤꯁꯤꯅ ꯍꯥꯏꯕ ꯃꯇꯝꯗ ꯇꯥꯔꯛꯇꯕ ꯃꯇꯥꯡ ꯌꯥꯎꯅꯔꯛꯏ ꯍꯥꯏꯗꯤ ꯈꯨꯠ ꯁꯥ ꯌꯥꯎꯅꯔꯛꯄꯒꯨꯝꯕ ꯑꯗꯨꯒꯨꯝꯕ ꯍꯤꯡꯁꯥꯅꯆꯤꯡꯕ ꯊꯕꯛ ꯇꯧꯕ ꯑꯗꯨ ꯌꯥꯎꯔꯛꯏ ꯑꯗꯨꯕꯨ ꯑꯩꯈꯣꯏꯒꯤ ꯃꯉꯣꯟꯗ ꯄꯤꯒꯗꯧꯔꯤꯕ ꯍꯧꯖꯤꯛꯀꯤ ꯇꯧꯔꯛꯏꯕ ꯐꯣꯜꯠ ꯇꯧꯔꯛꯏꯕ ꯃꯤꯁꯤꯗ ꯑꯍꯥꯟꯕꯗ ꯄꯤꯗꯣꯏꯁꯤ ꯋꯥꯔꯅꯤꯡ ꯑꯃ ꯊꯥꯏ ꯆꯤꯟꯅ ꯋꯥꯔꯅꯤꯡ ꯑꯃ ꯊꯥꯔꯕ ꯃꯇꯨꯡꯁꯤꯗ ꯃꯥꯁꯤꯅ ꯊꯪꯅ ꯊꯪꯅꯅ ꯑꯃꯨꯛꯀ ꯀꯩꯅꯣꯝꯃ ꯇꯧꯔꯛꯄ ꯇꯥꯔꯒꯗꯤ ꯐꯣꯜꯠ ꯑꯃꯒ ꯑꯃꯨꯛ ꯇꯧꯔꯛꯄ ꯇꯥꯔꯒꯗꯤ ꯃꯉꯣꯟꯗ ꯌꯦꯜꯂꯣ ꯀꯥꯔ꯭ꯗꯁꯦ ꯍꯥꯟꯅ ꯁꯤꯟꯅꯩ ꯌꯦꯜꯂꯣ ꯀꯥꯔ꯭ꯗꯁꯦ ꯁꯤꯟꯅꯔꯕ ꯃꯇꯨꯡꯁꯤꯗꯁꯨ ꯍꯧꯖꯤꯛꯀꯤ ꯄ꯭ꯂꯦꯌ꯭ꯔꯁꯤ ꯄ꯭ꯂꯦꯌ꯭ꯔ ꯃꯁꯦꯟꯁꯤ ꯉꯪꯅꯔꯛꯑꯒ ꯑꯃꯨꯛꯀ ꯇꯧꯔꯛꯄ ꯇꯥꯔꯒꯁꯨ ꯃꯥꯁꯤ ꯔꯦꯠ ꯄꯤ ꯔꯦꯠ ꯄꯤꯔꯅꯤ ꯑꯗꯨꯒ ꯃꯥꯁꯦ ꯐꯥꯏꯟ ꯊꯤꯍꯜꯂꯦ ꯐꯥꯏꯟ ꯊꯤꯍꯜꯂꯅꯤ ꯑꯗꯨꯒ ꯃꯥꯅ ꯑꯃꯨꯛꯀ ꯀꯥ ꯍꯦꯟꯖꯟꯅ ꯎꯁꯤꯠ ꯊꯑꯣꯏꯗꯕ ꯔꯦꯐ꯭ꯔꯤꯗ ꯃꯈꯨꯠ ꯃꯁꯥ ꯊꯥꯔꯝꯕ ꯌꯥꯎꯔꯒꯗꯤ ꯃꯥꯗꯣ ꯄ꯭ꯂꯦꯗꯣ ꯑꯃꯒꯤ ꯄꯨꯂꯞ ꯗꯤꯁꯃꯤꯁ ꯇꯧꯊꯣꯛꯄꯅꯆꯤꯡꯕꯁꯤ ꯑꯩꯈꯣꯏ ꯇꯧꯏ ꯑꯩꯈꯣꯏ ꯁ꯭ꯋꯥꯏ ꯀꯝꯃꯨꯅꯤꯇꯤꯒꯤ ꯑꯣꯏꯅꯗꯤ ꯑꯗꯨꯒ ꯃꯇꯨꯡ ꯇꯧꯔꯛꯇꯅꯕ ꯃꯤꯗꯣ ꯍꯧꯖꯤꯛꯀꯤ ꯄ꯭ꯂꯦꯌ꯭ꯔꯗꯨꯁꯨ ꯐꯖꯅ ꯑꯈꯣꯏꯅ ꯋꯥꯔꯤ ꯁꯥꯟꯅꯩ ꯑꯩꯈꯣꯏꯒꯤ ꯃꯦꯠꯁꯀꯤ ꯔꯦꯐ꯭ꯔꯤ ꯇꯥꯔꯤꯕ ꯑꯃ ꯑꯃꯁꯤꯡꯗꯨꯅ ꯑꯗꯨꯃꯥꯏꯅ ꯇꯧꯏ